ꯍꯦꯜꯂꯣ ꯁꯤ ꯑꯩꯅ ꯉꯁꯥꯏ ꯊꯧꯕꯥꯜꯗꯩꯅ ꯃꯣꯔꯦꯐꯥꯎꯒꯤ ꯂꯥꯛꯈꯤꯕ ꯀꯦꯐꯇꯣ ꯅꯠꯇ꯭ꯔꯣ ꯑꯩꯅ ꯑꯗꯨꯒꯤ ꯀꯦꯐ ꯃꯅꯨꯡꯗꯣ ꯑꯗꯨꯗ ꯑꯩꯒꯤ ꯀꯩꯅꯣꯁꯦ ꯋꯥꯂꯦꯠ ꯂꯩꯍꯧꯔꯦ ꯇꯥꯍꯧꯔꯦꯕ ꯑꯩ ꯋꯥꯂꯦꯠꯇꯣ ꯑꯗꯣ ꯑꯩ ꯄꯩꯁꯥꯁꯤ ꯂꯧꯊꯣꯛꯀꯦ ꯇꯧꯕꯅꯤ ꯏꯃꯥꯔꯖꯦꯟꯁꯤꯁꯨ ꯑꯣꯏꯔꯕ ꯑꯩ ꯋꯥꯂꯦꯠꯇꯨꯗ ꯑꯩꯒꯤ ꯗꯣꯀꯨꯃꯦꯟ ꯑꯃ ꯑꯃ ꯆꯦꯆꯥꯡ ꯑꯙꯥꯔ ꯅꯨꯡꯙꯥꯔꯅꯆꯤꯡꯕ ꯂꯣꯏꯅ ꯌꯥꯎꯈ꯭ꯔꯕꯅꯤ ꯑꯗꯨ ꯑꯩ ꯑꯦꯇꯦꯝꯗꯒꯤꯁꯨ ꯄꯩꯁꯥ ꯂꯧꯊꯣꯛꯗꯕ ꯑꯗꯨꯅ ꯈꯤꯇꯪ ꯈꯨꯗꯣꯡ ꯆꯥꯗ꯭ꯔꯦ ꯌꯥꯔꯒꯗꯤ ꯁꯣꯝꯅ ꯑꯃꯨꯛꯇꯪ ꯂꯥꯛꯄꯤꯔꯒ ꯊꯤꯟꯕꯤꯔꯛꯀꯦꯔ ꯅꯠꯇ꯭ꯔꯒ ꯑꯩ ꯁꯣꯝꯅ ꯂꯩꯔꯤꯕ ꯃꯐꯝꯗꯨꯗ ꯂꯥꯛꯆꯧꯔ ꯑꯗꯨꯒ ꯑꯩꯒꯤ ꯄꯣꯠꯇꯣ ꯑꯝꯇ ꯂꯧꯒꯦ ꯑꯩ ꯑꯋꯥꯃꯟ ꯈꯤꯇꯪ ꯄꯤꯌꯣꯁꯨ ꯑꯩ ꯄꯤꯖꯒꯦ ꯀꯩꯁꯨ ꯀꯥꯏꯗꯦ ꯑꯩꯒꯤꯗꯤ ꯌꯥꯝ ꯏꯃꯥꯔꯖꯦꯟꯁꯤ ꯑꯣꯏꯕ ꯄꯣꯠꯇꯣ ꯑꯗꯨꯅ ꯁꯣꯝꯅ ꯃꯇꯦꯡ ꯑꯝꯇꯪ ꯄꯥꯡꯕꯤꯌꯨ ꯑꯗꯨꯒ ꯄꯥꯎ ꯐꯥꯎꯕꯤꯔꯛꯑꯣ ꯑꯩꯉꯣꯟꯗ ꯌꯥꯔꯒꯗꯤ ꯈꯤꯇꯪ ꯊꯨꯅ